ꯍꯜꯂꯣ ꯑꯣ ꯑꯩ ꯃꯣꯏꯔꯥꯡꯗꯒꯤꯅꯤ

ꯑꯗꯨꯒ ꯅꯨꯄꯥ ꯃꯆꯥꯁꯤꯡ ꯈꯔ ꯊꯥꯗꯣꯛꯑꯒ ꯑꯗꯨꯝ ꯄꯣꯠ ꯌꯣꯜꯍꯟꯕꯅꯦ ꯏꯅꯦꯅ ꯑꯗꯨꯝ ꯀꯔꯤ ꯇꯧꯕꯅꯤꯗ ꯀꯂꯦꯛꯁꯟ ꯇꯧꯔꯒ ꯃꯈꯣꯏꯒꯤ ꯕꯤꯜꯁꯤꯡꯗꯨ ꯑꯗꯨꯝ ꯁꯥꯕꯤꯕꯅꯦ ꯍꯥꯏꯕꯗꯤ ꯍꯣꯏ ꯐꯅꯤ ꯌꯥꯅꯤꯌꯦ ꯂꯥꯛꯑꯣ ꯂꯥꯛꯑꯣ ꯍꯣꯏ ꯐꯔꯦ ꯐꯔꯦ ꯎꯝ